ꯃꯅꯤꯄꯨꯔꯗ ꯂꯧꯎ ꯁꯤꯡꯎꯒꯤ ꯁꯦꯛꯇꯔꯗ ꯄꯨꯝꯅꯃꯛꯄꯨ ꯌꯥꯎꯍꯟꯕ ꯅꯠꯇ꯭ꯔꯒ ꯈꯦꯅꯕ ꯕꯨ ꯌꯣꯛꯈꯠꯂꯤꯕ ꯃꯄꯨꯡ ꯑꯣꯏꯕ ꯑꯩꯈꯣꯏꯒꯤ ꯄ꯭ꯔꯗꯥꯟ ꯃꯟꯇ꯭ꯔꯤ ꯀꯤꯁꯥꯟ ꯁꯟꯃꯥꯟꯅꯤꯗꯤ ꯍꯥꯏꯕꯗꯤ ꯄꯤ ꯑꯦꯝ ꯀꯤꯁꯟꯅ ꯗꯥꯏꯔꯦꯛ ꯏꯟꯀꯝ ꯑꯩꯈꯣꯏꯒꯤ ꯐꯥꯔꯃꯔꯁꯤꯡꯗ ꯃꯇꯦꯡ ꯄꯥꯡꯂꯤ ꯑꯗꯨꯒ ꯑꯃꯔꯣꯝꯗꯅ ꯔꯥꯁꯇ꯭ꯔꯤꯌꯥ ꯀ꯭ꯔꯥꯁꯤ ꯚꯤꯀꯥꯁ ꯌꯣꯖꯅꯥ ꯍꯥꯏꯕꯗꯤ ꯑꯥꯔ ꯀꯦ ꯚꯤ ꯋꯥꯏ ꯍꯥꯏꯕꯁꯤꯅ ꯍꯣꯂꯤꯁꯇꯦꯇꯤꯛ ꯑꯦꯒ꯭ꯔꯤꯀꯜꯆꯔꯦꯜ ꯍꯦꯟꯒꯠꯍꯜꯂꯤ ꯅꯦꯁꯅꯦꯜ ꯐꯨꯠ ꯁꯦꯀ꯭ꯌꯨꯔꯤꯇꯤ ꯃꯤꯁꯟ ꯍꯥꯏꯕꯗꯤ ꯑꯦꯟ ꯑꯦꯐ ꯑꯦꯁ ꯑꯦꯝꯅ ꯃꯅꯤꯄꯨꯔꯒꯤ ꯂꯧꯎ ꯁꯤꯡꯎꯒꯤ ꯄꯣꯠꯊꯣꯛ ꯍꯦꯟꯒꯠꯍꯟꯕꯗ ꯃꯇꯦꯡ ꯊꯝꯃꯤ ꯃꯤꯠꯌꯦꯡ ꯊꯝꯃꯤ ꯍꯧꯖꯤꯛꯀꯤ ꯃꯇꯝꯗ ꯆꯥꯎꯈꯠꯂꯛꯄꯒꯤ ꯃꯇꯨꯡꯏꯟꯅ ꯂꯧꯎ ꯁꯤꯡꯎꯒꯤ ꯃꯔꯝꯗ ꯍꯧꯒꯠꯂꯛꯂꯤꯕ ꯑꯉꯥꯡꯁꯤꯡꯗ ꯃꯁꯤꯒꯤ ꯀꯥꯟꯅꯕ ꯑꯃꯗꯤ ꯃꯥꯡꯖꯕ ꯍꯥꯏꯕꯗꯤ ꯍꯥꯏꯕꯒꯤ ꯃꯇꯥꯡꯗ ꯏꯗꯨꯀꯦꯁꯟ ꯕꯤꯕꯥꯛꯅ ꯁ꯭ꯀꯨꯜꯁꯤꯡꯒꯤ ꯁꯦꯂꯦꯕꯁꯇ ꯍꯥꯞꯇꯨꯅ ꯇꯝꯂꯤ ꯀ꯭ꯔꯤꯁꯤ ꯁꯛꯁꯤ ꯀꯟꯚꯔꯦꯟꯁ ꯄ꯭ꯔꯣꯒ꯭ꯔꯥꯝ ꯍꯥꯏꯕꯗꯤ ꯀꯦ ꯑꯦꯁ ꯁꯤ ꯄꯤ ꯑꯃꯗꯤ ꯁꯤ ꯑꯦꯐ ꯀ꯭ꯌꯨ ꯁꯤ ꯇꯤ ꯑꯥꯏꯅ ꯃꯅꯤꯄꯨꯔꯗ ꯂꯥꯏꯕꯛ ꯂꯩꯍꯜꯂꯤꯕ ꯂꯩꯕꯥꯛ ꯂꯩꯍꯥꯎ ꯐꯒꯠꯍꯜꯂꯤ ꯐꯒꯠꯍꯟꯕꯒꯤ ꯁꯦꯝꯄꯜ ꯇꯦꯁ ꯇꯧꯏ ꯀ꯭ꯔꯤꯁꯤ ꯁꯛꯁꯤꯅ ꯚꯥꯔꯠꯇ ꯂꯩꯔꯤꯕ ꯂꯣ ꯌꯥꯎꯕ ꯂꯤꯁꯤꯡ ꯍꯨꯝꯐꯨꯇꯔꯥ ꯍꯦꯟꯅ ꯁꯔꯇꯤꯐꯥꯏꯠ ꯇꯧꯈ꯭ꯔꯦ ꯁ꯭ꯀꯤꯝ ꯑꯁꯤꯒꯤ ꯃꯈꯥꯗ ꯂꯧꯃꯤꯁꯤꯡꯗ ꯃꯈꯜ ꯃꯈꯥ ꯀꯌꯥꯒꯤ ꯇ꯭ꯔꯦꯟꯅꯤꯡ ꯄꯤꯕ ꯑꯃꯗꯤ ꯃꯈꯣꯏꯕꯨ ꯂꯧꯎ ꯁꯤꯡꯎꯒꯤ ꯃꯇꯥꯡꯗ ꯃꯇꯝ ꯃꯇꯝꯒꯤ ꯑꯦꯋꯥꯔꯅꯦꯁ ꯄꯤꯕ ꯑꯁꯤꯅꯆꯤꯡꯕꯅꯤ ꯂꯧꯎ ꯁꯤꯡꯎ ꯍꯥꯏꯕꯁꯤ ꯑꯩꯈꯣꯏ ꯃꯤꯑꯣꯏꯕꯒ ꯇꯠꯅ ꯊꯥꯅꯕ ꯌꯥꯗ꯭ꯔꯕ ꯄꯣꯠꯁꯛ ꯑꯃꯅꯤ ꯑꯩꯈꯣꯏꯅ ꯍꯤꯡꯕꯗ ꯆꯤꯟꯖꯥꯛ ꯗꯔꯀꯥꯔ ꯑꯣꯏ ꯆꯥꯅꯕ ꯒꯤꯗꯃꯛ ꯃꯁꯤ ꯄꯨꯝꯅꯃꯛ ꯑꯁꯦ ꯂꯧꯃꯤꯁꯤꯡꯅ ꯃꯇꯝ ꯃꯇꯝꯒꯤ ꯄꯨꯊꯣꯛꯇꯨꯅ ꯑꯩꯈꯣꯏ ꯃꯌꯥꯝꯗ ꯐꯪꯍꯜꯂꯤꯕꯅꯤ